ꯑꯧ ꯃꯥꯅꯦ ꯑꯣ ꯃꯦꯗꯥꯝ ꯍꯟꯗꯛꯁꯦ ꯌꯨꯝꯒꯤ ꯄ꯭ꯔꯣꯕ꯭ꯂꯦꯝ ꯈꯔ ꯂꯩꯕ ꯑꯗꯨꯅ ꯁ꯭ꯀꯨꯜꯁꯦ ꯆꯥꯡꯅꯥꯏꯅ ꯀꯥꯕ ꯉꯝꯗ꯭ꯔꯦ ꯃꯦꯗꯥꯝ ꯍꯟꯗꯛꯁꯦ ꯌꯨꯝꯒꯤ ꯑꯅꯥꯕꯁꯨ ꯌꯥꯎꯁꯤꯟꯕ ꯑꯗꯨꯗꯒꯤ ꯍꯟꯗꯛ ꯅꯣꯡ ꯂꯦꯟ ꯀꯩꯀꯩ ꯇꯥꯕꯁꯦ ꯌꯨꯝꯒꯤ ꯄ꯭ꯔꯣꯕ꯭ꯂꯦꯝ ꯈꯔ ꯂꯩꯕ ꯑꯗꯨꯅ ꯆꯥꯡꯅꯥꯏꯅ ꯀꯥꯕꯁꯦ ꯉꯝꯗ꯭ꯔꯦ ꯃꯃꯥ ꯕꯕꯥ ꯂꯩ

ꯄꯨꯄꯨꯗꯣ ꯃꯁꯥ ꯅꯥꯔꯃꯤꯅ ꯍꯣꯁꯄꯤꯇꯥꯜꯗ ꯆꯠꯂꯒ ꯍꯣꯁꯄꯤꯇꯥꯜꯗꯁꯨ ꯂꯩꯕ ꯍꯣꯏ ꯃꯦꯗꯥꯝ ꯑꯩꯗꯣ ꯆꯥꯡꯅꯥꯏꯅ ꯂꯥꯛꯅꯕꯗꯤ ꯍꯣꯠꯅꯔꯒꯦ ꯆꯠꯇꯤ ꯆꯠꯂꯤ ꯃꯦꯗꯥꯝ ꯑꯌꯨꯛꯇ ꯆꯠꯂꯦ ꯑꯌꯨꯛꯇꯗꯤ ꯆꯠꯂꯦꯕ ꯃꯦꯗꯥꯝ ꯃꯦꯠꯁꯀꯤ ꯈꯔ ꯈꯔꯕꯨꯗꯤ ꯄꯤꯌꯦ ꯃꯦꯗꯥꯝ ꯍꯣꯏ ꯃꯦꯗꯥꯝ ꯍꯣꯏ ꯍꯣꯏ ꯃꯦꯗꯥꯝ ꯑꯥ ꯇꯥꯏꯌꯦ ꯃꯦꯗꯥꯝ ꯍꯣꯏ ꯃꯦꯗꯥꯝ ꯑꯩꯁꯨ ꯍꯟꯗꯛꯇꯤ ꯆꯥꯡꯅꯥꯏꯅ ꯂꯥꯛꯅꯕ ꯇꯧꯔꯒꯦ

ꯍꯣꯏ ꯍꯣꯏ ꯃꯦꯗꯥꯝ